ꯃꯁꯥꯟꯅꯁꯤꯡꯅ ꯃꯤꯑꯣꯏꯕꯒꯤꯗꯃꯛ ꯑꯋꯥꯕ ꯀꯣꯛꯍꯟꯕ ꯑꯃꯁꯨꯡ ꯅꯨꯡꯉꯥꯏꯕ ꯑꯥꯎꯠꯂꯥꯏꯟ ꯑꯃ ꯄꯤꯕ ꯑꯁꯤ ꯑꯍꯥꯟꯕꯗ ꯁꯣꯁꯦꯜ ꯀꯅꯦꯛꯁꯟ ꯃꯁꯥꯟꯅ ꯑꯁꯤꯅ ꯑꯩꯈꯣꯏꯗ ꯃꯤ ꯑꯃꯒ ꯑꯃꯒ ꯏꯟꯇꯔꯦꯛ ꯇꯧꯕ ꯅꯨꯡꯉꯥꯏꯕ ꯋꯥꯔꯤ ꯁꯥꯅꯕ ꯑꯋꯥꯕ ꯑꯃꯒ ꯑꯃꯒ ꯃꯇꯦꯡ ꯄꯥꯡꯅꯕ ꯑꯁꯤꯅ ꯑꯋꯥꯕ ꯀꯌꯥ ꯀꯣꯛꯍꯜꯂꯤ ꯑꯅꯤꯁꯨꯕꯗ ꯄꯣꯖꯤꯇꯤꯞ ꯗꯤꯁꯇ꯭ꯔꯦꯛꯁꯟ ꯃꯁꯥꯟꯅ ꯑꯁꯤꯒꯤ ꯃꯅꯨꯡꯗ ꯆꯪꯁꯤꯜꯂꯕ ꯃꯇꯝꯗ ꯅꯦꯒꯦꯇꯤꯞ ꯗꯤꯁꯇ꯭ꯔꯦꯛꯁꯟ ꯃꯥꯡꯈꯤ ꯃꯥꯡꯈꯤ ꯍꯥꯏꯕꯗꯤ ꯃꯁꯥꯟꯅ ꯑꯗꯨꯗ ꯂꯨꯞꯇꯨꯅ ꯁꯥꯟꯅꯈꯤꯕꯅ ꯃꯔꯝ ꯑꯣꯏꯗꯨꯅ ꯏꯁꯇ꯭ꯔꯦꯇꯦꯖꯤꯁ ꯃꯌꯥꯝ ꯑꯃ ꯁꯤꯖꯤꯟꯅꯕ ꯑꯗꯨꯅ ꯃꯔꯝ ꯑꯣꯏꯔꯗꯨꯅ ꯑꯩꯈꯣꯏꯒꯤ ꯑꯋꯥ ꯑꯅꯥ ꯀꯌꯥ ꯀꯣꯛꯄ ꯉꯝꯃꯤ ꯑꯦꯆꯤꯞꯃꯦꯟ ꯑꯍꯨꯝꯁꯨꯕꯗ ꯑꯩꯈꯣꯏꯅ ꯁꯥꯟꯅꯔꯤꯕ ꯃꯁꯥꯟꯅ ꯑꯗꯨ ꯉꯝꯕ ꯃꯇꯝꯗ ꯑꯩꯈꯣꯏꯅ ꯋꯥꯈꯜ ꯍꯛꯆꯥꯡ ꯄꯨꯟꯅ ꯅꯨꯡꯉꯥꯏꯕ ꯉꯝꯃꯤ ꯃꯔꯝ ꯑꯁꯤꯅ ꯑꯩꯈꯣꯏꯒꯤ ꯑꯋꯥꯕ ꯑꯅꯥꯕ ꯀꯥꯎꯊꯣꯛꯍꯟꯗꯨꯅ ꯃꯤꯑꯣꯏꯕ ꯑꯩꯈꯣꯏꯕꯨ ꯏꯁꯇ꯭ꯔꯦꯁ ꯑꯣꯏꯕꯗꯒꯤ ꯅꯨꯡꯉꯥꯏꯍꯜꯂꯤ